ꯑꯩꯅ ꯄꯥꯖꯕ ꯃꯇꯝꯗ ꯀꯣꯛ ꯌꯥꯝꯅ ꯊꯥꯗꯈꯤꯕ ꯂꯥꯏꯔꯤꯛꯁꯤ ꯗꯤ ꯀꯟꯁꯇꯤꯇ꯭ꯌꯨꯁꯟ ꯑꯣꯞ ꯏꯟꯗꯤꯌꯥ ꯍꯥꯏꯔꯤꯕ ꯂꯥꯏꯔꯤꯛ ꯑꯁꯤꯅꯤ ꯑꯩꯅ ꯈꯟꯖꯈꯤ ꯃꯗꯨꯗꯤ ꯍꯥꯏꯔꯤꯕ ꯂꯥꯏꯔꯤꯛ ꯑꯁꯤꯗꯤ ꯚꯥꯔꯠꯀꯤ ꯃꯅꯨꯡꯗ ꯂꯩꯔꯕꯗꯤ ꯑꯩꯈꯣꯏꯁꯦ ꯂꯩꯉꯥꯛꯂꯣꯟ ꯑꯁꯤꯒꯤ ꯃꯈꯥꯗ ꯂꯩꯔꯕꯅ ꯍꯥꯏꯔꯤꯕ ꯂꯥꯏꯔꯤꯛ ꯑꯁꯦ ꯏꯟꯗ꯭ꯌꯥꯒꯤ ꯁꯤꯇꯤꯖꯟ ꯑꯃ ꯑꯣꯏꯅ ꯃꯤꯄꯨꯝ ꯈꯨꯗꯤꯡꯃꯛꯅ ꯈꯪꯗꯕ ꯌꯥꯗꯕ ꯂꯥꯏꯔꯤꯛ ꯑꯃꯅꯤ ꯈꯜꯂꯒ ꯌꯥꯝꯅ ꯊꯋꯥꯏ ꯌꯥꯎꯅꯗꯤ ꯄꯥꯖꯈꯤꯕꯅꯤ ꯑꯗꯨꯕꯨ ꯍꯥꯏꯔꯤꯕ ꯂꯥꯏꯔꯤꯛ ꯑꯁꯦ ꯑꯥꯏꯟꯒꯤ ꯂꯣꯒꯤ ꯃꯔꯤ ꯂꯩꯅꯕ ꯑꯣꯏꯕꯅ ꯃꯥꯒꯤ ꯇꯔꯃꯤꯅꯣꯂꯣꯖꯤ ꯑꯦꯟꯗ ꯇꯥꯝꯁꯀꯤ ꯃꯇꯥꯡꯗ ꯈꯪꯗꯕꯁꯨ ꯑꯗꯨꯝ ꯈꯔ ꯊꯦꯡꯅꯖꯈꯤ ꯍꯥꯏꯔꯤꯕ ꯂꯥꯏꯔꯤꯛ ꯑꯁꯤ ꯑꯩꯅ ꯃꯔꯨ ꯑꯣꯏꯅ ꯂꯧꯖꯈꯤꯕꯒꯤ ꯃꯔꯝꯗꯤ ꯑꯩꯈꯣꯏꯒꯤ ꯁꯤꯇꯤꯖꯟ ꯑꯃ ꯑꯣꯏꯅ ꯃꯤꯄꯨꯝ ꯈꯨꯗꯤꯡꯃꯛꯅ ꯚꯥꯔꯠꯀꯤ ꯂꯩꯉꯥꯛꯂꯣꯟ ꯑꯁꯤꯒꯤ ꯃꯔꯝꯗ ꯈꯪꯗꯕ ꯌꯥꯗꯕ ꯂꯥꯏꯔꯤꯛ ꯑꯃ ꯑꯣꯏꯕꯅꯤꯅ ꯃꯁꯤ ꯈꯔ ꯃꯃꯨꯠ ꯇꯥꯅ ꯄꯥꯕ ꯅꯩꯅꯕ ꯃꯊꯧ ꯇꯥꯏ ꯍꯥꯏꯅ ꯈꯟꯖꯕꯗꯒꯤ ꯍꯥꯏꯔꯤꯕ ꯂꯥꯏꯔꯤꯛ ꯑꯁꯤ ꯈꯟꯖꯈꯤꯕꯅꯤ ꯗ ꯀꯣꯟꯁꯇꯤꯇ꯭ꯌꯨꯁꯟ ꯑꯣꯞ ꯏꯟꯗꯤꯌꯥ ꯍꯥꯏꯔꯤꯕ ꯂꯥꯏꯔꯤꯛ ꯑꯁꯤ ꯑꯩꯈꯣꯏꯅ ꯑꯩꯈꯣꯏꯒꯤ ꯏꯃꯨꯡ ꯃꯅꯨꯡ ꯏꯆꯥ ꯏꯁꯨ ꯏꯃꯨꯡ ꯃꯅꯨꯡꯗꯁꯨ ꯂꯣꯏꯅ ꯅꯩꯅꯅꯕ ꯍꯣꯠꯅꯖꯈꯤ ꯃꯔꯝꯗꯤ ꯍꯥꯏꯔꯤꯕ ꯂꯥꯏꯔꯤꯛ ꯑꯁꯤꯗ ꯌꯥꯎꯔꯤꯕ ꯗꯥꯏꯔꯦꯛꯇꯤꯞ ꯄ꯭ꯔꯤꯟꯁꯤꯄꯜꯁ ꯑꯣꯞ ꯁ꯭ꯇꯦꯠ ꯄꯣꯂꯤꯁꯤ ꯚꯥꯔꯠꯀꯤ ꯂꯩꯉꯥꯛꯂꯣꯟ ꯁꯦꯝꯕꯗ ꯀꯔꯝ ꯀꯔꯝꯕ ꯍꯤꯔꯝꯗ ꯌꯥꯎꯍꯟꯒꯗꯒꯦ ꯍꯥꯏꯕ ꯐꯟꯗꯥꯃꯦꯟꯇꯦꯜ ꯗ꯭ꯌꯨꯇꯤꯁ ꯚꯥꯔꯠꯀꯤ ꯄ꯭ꯔꯖꯥ ꯑꯃ ꯑꯣꯏꯅ ꯃꯈꯣꯏꯅ ꯀꯔꯤ ꯀꯔꯤ ꯃꯊꯧ ꯄꯤꯒꯗꯒꯦ ꯍꯥꯏꯕ ꯐꯟꯗꯥꯃꯦꯟꯇꯦꯜ ꯔꯥꯏꯠꯁ ꯍꯥꯏꯅ ꯐꯖꯈ꯭ꯔꯕ ꯃꯤꯑꯣꯏꯕꯅ ꯐꯪꯒꯗꯕ ꯇꯥꯟꯒꯗꯕ ꯐꯟꯗꯥꯃꯦꯟꯇꯦꯜ ꯔꯥꯏꯠꯁ ꯑꯅ ꯍꯛ ꯇꯔꯨꯛꯈꯛ ꯌꯥꯎꯔꯤ ꯑꯁꯤꯅꯆꯤꯡꯕ ꯑꯗꯒꯤ ꯃꯁꯤꯒꯤ ꯋꯥꯍꯧꯗꯣꯛꯇ ꯚꯥꯔꯠꯀꯤ ꯁꯪꯕꯤꯙꯥꯟ ꯍꯥꯏꯗꯤ ꯀꯟꯁꯇꯤꯇ꯭ꯌꯨꯁꯟ ꯑꯣꯞ ꯏꯟꯗꯤꯌꯥ ꯍꯥꯏꯕꯁꯤ ꯀꯔꯝꯍꯥꯏꯅ ꯍꯧꯔꯛꯈꯤꯕ ꯀꯗꯥꯏꯗꯒꯤ ꯆꯠꯅꯕ ꯍꯧꯈꯤꯕ ꯍꯥꯏꯕꯅꯆꯤꯡꯕꯁꯤ ꯑꯉꯥꯡꯁꯤꯡꯒꯤ ꯄꯔꯤꯈꯥꯗꯁꯨ ꯌꯥꯝꯅ ꯇꯣꯏꯅ ꯍꯪꯕ ꯏꯟꯗ꯭ꯌꯟ ꯀꯣꯟꯁꯇꯤꯇ꯭ꯌꯨꯁꯟ ꯚꯥꯔꯠꯀꯤ ꯁꯪꯕꯤꯙꯥꯟ ꯑꯁꯤ ꯀꯔꯝꯕ ꯃꯇꯝꯗ ꯁꯦꯝꯕ ꯍꯧꯈꯤ ꯀꯅꯥꯅ ꯁꯦꯝꯈꯤ ꯀꯔꯝꯕ ꯃꯇꯝꯗꯒꯤ ꯆꯠꯅꯕ ꯍꯧꯈꯤ ꯍꯥꯏꯕꯅꯆꯤꯡꯕꯒꯤ ꯃꯔꯝꯗꯁꯨ ꯄꯔꯤꯈꯥꯗꯁꯨ ꯌꯥꯝꯅ ꯇꯣꯏꯅ ꯍꯪꯏ ꯍꯥꯏꯅ ꯑꯩꯅ ꯏꯆꯥꯁꯤꯡꯗꯁꯨ ꯌꯥꯝꯅ ꯇꯣꯏꯅ ꯇꯥꯛꯄꯅꯤ ꯑꯗꯨꯅ ꯍꯥꯏꯔꯤꯕ ꯂꯥꯏꯔꯤꯛ ꯑꯁꯤ ꯌꯥꯝꯅ ꯀꯥꯟꯅꯔꯕ ꯑꯃ ꯑꯣꯏꯕꯅ ꯏꯃꯨꯡ ꯃꯅꯨꯡ ꯃꯔꯨꯞ ꯃꯄꯥꯡꯁꯤꯡ ꯐꯦꯃꯤꯂꯤꯗꯁꯨ ꯏꯃꯨꯡ ꯈꯨꯗꯤꯡꯃꯛꯀꯤ ꯀꯣꯟꯁꯇꯤꯇ꯭ꯌꯨꯁꯟ ꯑꯣꯞ ꯏꯟꯗꯤꯌꯥ ꯍꯥꯏꯕꯁꯤ ꯑꯃꯗꯤ ꯊꯝꯕꯤꯌꯨ ꯑꯃꯁꯨꯡ ꯃꯁꯤꯗ ꯅꯩꯅꯁꯤ ꯍꯥꯏꯗꯨꯅ ꯑꯩꯈꯣꯏꯅ ꯍꯥꯏꯔꯤꯕ ꯂꯥꯏꯔꯤꯛ ꯑꯁꯤꯕꯨ ꯌꯥꯝꯅ ꯃꯔꯨꯑꯣꯏꯕ ꯑꯃꯅꯤ ꯍꯥꯏꯅ ꯈꯟꯖꯔꯒ ꯂꯩꯖꯈꯤ ꯄꯥꯖꯈꯤ ꯅꯩꯅꯖꯈꯤ